ꯍꯜꯂꯣ ꯑꯩꯅ ꯇꯧꯖꯔꯤꯕ ꯐꯣꯟ ꯑꯁꯤ ꯏꯝꯐꯥꯜ ꯍꯣꯇꯦꯜꯗꯅꯤ ꯑꯗꯨꯕꯨ ꯑꯩꯒꯤ ꯏꯁꯨ ꯅꯨꯄꯤꯒꯤꯗꯃꯛꯇ ꯍꯌꯦꯡꯁꯦ ꯕꯥꯔꯗꯦ ꯑꯃ ꯇꯧꯅꯕꯒꯤꯗꯃꯛꯇ ꯀꯦꯛ ꯅꯨꯡ ꯑꯆꯥꯄꯣꯠ ꯁꯤꯡꯖꯨ ꯅꯨꯡꯖꯨ ꯕꯣꯔꯥ ꯂꯣꯏꯅ ꯁꯤꯡꯖꯒꯤꯕꯅꯤ ꯑꯗꯨꯕꯨ ꯀꯔꯤꯒꯨꯝꯕ ꯑꯩ ꯃꯔꯝ ꯑꯆꯤꯟꯕ ꯑꯃꯗꯒꯤ ꯊꯕꯛ ꯆꯠꯊꯣꯛꯄ ꯇꯥꯔꯦ ꯑꯗꯨꯅ ꯑꯩ ꯂꯧꯖꯔꯔꯣꯏ ꯄꯩꯁꯥ ꯑꯩꯅ ꯇꯧꯒꯤꯕꯗꯨ ꯔꯤꯇꯟ ꯇꯧꯕꯤꯔꯛꯑꯣ ꯃꯊꯪꯒꯤ ꯍꯞꯇꯥꯗ ꯑꯃꯨꯛ ꯂꯧꯖꯔꯒꯦ ꯌꯥꯔꯒꯗꯤ ꯑꯩ ꯑꯆꯤꯟꯕ ꯑꯃꯒꯤꯗꯃꯛꯇ ꯊꯕꯛ ꯆꯠꯊꯣꯛꯑꯕꯅꯤꯅ ꯌꯨꯝꯗ ꯁꯤꯟꯕꯤꯅꯤꯉꯥꯏ ꯂꯩꯇ꯭ꯔꯦ ꯑꯗꯨꯅ ꯃꯊꯪꯗ ꯂꯧꯖꯔꯒꯦ